ꯑꯩꯅ ꯑꯋꯥꯡꯕ ꯀꯥꯕꯗ ꯀꯔꯤꯒꯨꯝꯕ ꯑꯀꯤꯕ ꯑꯃꯠꯇ ꯂꯩꯈꯤꯗꯦ ꯑꯗꯨꯕꯨ ꯀꯔꯤꯒꯨꯝꯕ ꯑꯋꯥꯡꯕ ꯑꯗꯨꯗ ꯂꯩꯔꯒ ꯃꯈꯥꯗ ꯌꯦꯡꯊꯔꯛꯄ ꯃꯇꯝꯗ ꯌꯥꯝꯅ ꯅꯨꯡꯉꯥꯏꯕ ꯃꯤꯀꯨꯞ ꯍꯥꯏꯕꯗꯨ ꯑꯣꯏꯈꯤ